ꯁ꯭ꯀꯨꯜꯗ ꯑꯩꯅ ꯈꯣꯏꯗꯥꯈꯤꯕ ꯍꯤꯔꯝ ꯍꯥꯏꯔꯒꯗꯤ ꯁ꯭ꯀꯨꯜꯒꯤ ꯏꯁꯄꯣꯔꯠꯁ ꯇꯧꯕ ꯑꯃꯗꯤ ꯁꯇꯔꯗꯦ ꯅꯥꯏꯠꯇ ꯊꯥꯡꯖꯒꯤ ꯅꯨꯃꯤꯗꯥꯡꯗ ꯇꯤꯚꯤ ꯌꯦꯡꯍꯟꯕ ꯑꯉꯥꯡ ꯑꯣꯏꯔꯤꯕꯅꯤꯅ ꯍꯞꯇꯥ ꯑꯃ ꯂꯥꯏꯔꯤꯛ ꯄꯥꯔꯒ ꯂꯩꯔꯛꯄꯗꯒꯤ ꯐ꯭ꯔꯤ ꯐꯪꯉꯦ ꯈꯜꯂꯒ ꯑꯗꯨꯃꯥꯏꯅ ꯌꯦꯡꯍꯜꯂꯛꯄ ꯏꯁꯄꯣꯔꯠ ꯇꯧꯕ ꯃꯇꯝꯗ ꯏꯃꯥꯟꯅꯕꯁꯤꯡꯒ ꯑꯩꯅ ꯍꯦꯟꯅꯉꯥꯏꯒꯤ ꯑꯩꯅ ꯉꯝꯅꯉꯥꯏꯒꯤ ꯑꯩꯅ ꯃꯥꯏ ꯄꯥꯛꯅꯉꯥꯏꯒꯤꯅꯤ ꯈꯟꯗꯨꯅ ꯍꯣꯠꯅꯖꯈꯤꯕ ꯁꯤꯒꯨꯝꯕꯁꯤꯡ ꯑꯁꯤ ꯌꯥꯝ ꯅꯨꯡꯉꯥꯏꯈꯤ